ꯃꯩꯇꯩꯂꯣꯟ ꯍꯥꯏꯕꯁꯤ ꯑꯩꯈꯣꯏꯅꯗꯤ ꯏꯃꯥ ꯂꯣꯟ ꯅꯠꯇꯕꯅꯤꯅ ꯑꯩꯈꯣꯏꯗꯗꯤ ꯈꯣꯟꯊꯣꯛꯇꯨ ꯂꯥꯟꯕ ꯌꯥꯝꯅ ꯌꯥꯎꯕ ꯑꯩꯈꯣꯏꯅ ꯍꯥꯏꯕ ꯀꯥꯟꯗꯁꯨ ꯑꯥꯔꯊꯁꯨ ꯇꯣꯉꯥꯟꯅ ꯍꯦꯛꯇ ꯂꯩꯕ ꯑꯗꯨꯒꯨꯝꯕ ꯌꯥꯝꯅ ꯈꯨꯗꯣꯡ ꯆꯥꯗꯕ ꯈꯔ ꯂꯩꯌꯦ ꯍꯥꯏꯕꯗꯤ ꯑꯩꯈꯣꯏꯅ ꯑꯩꯈꯣꯏ ꯇꯥꯡꯈꯨꯜ ꯂꯣꯟꯗꯗꯤ ꯍꯨꯏ ꯍꯥꯏꯕꯅꯤ ꯃꯩꯇꯩꯂꯣꯟꯗꯗꯤ ꯁꯤꯡ ꯑꯩꯈꯣꯏꯅ ꯁꯤꯡꯗꯨ ꯀꯦꯖꯤ ꯑꯃ ꯂꯧꯒꯦ ꯍꯥꯏꯅ ꯍꯥꯏꯕ ꯀꯥꯟꯗ ꯄꯣꯠ ꯌꯣꯟꯕ ꯃꯤꯗꯨꯅ ꯁꯤꯡꯗꯤ ꯑꯩꯗꯤ ꯌꯣꯟꯗꯦ ꯍꯥꯏꯌꯦ ꯑꯗꯨ ꯀꯔꯤꯒꯤꯔꯥ ꯍꯥꯏꯔꯒ ꯑꯁꯤꯗ ꯂꯩꯕꯁꯤꯗꯤ ꯍꯥꯏ ꯑꯗꯨꯗ ꯁꯤꯡ ꯍꯥꯏꯒꯗꯕꯅꯤ ꯁꯤꯡ ꯑꯦꯟꯁꯥꯡꯗ ꯆꯥꯗ ꯍꯥꯞꯅꯕ ꯖꯤꯟꯖꯔ ꯑꯗꯨ ꯑꯣꯏꯒꯗꯕꯅꯤ ꯁꯤꯡ ꯍꯥꯏꯒꯗꯕꯅꯤ ꯍꯥꯏꯕꯒꯨꯝꯕ ꯑꯗꯨꯒꯨꯝꯕ ꯈꯨꯗꯣꯡ ꯆꯥꯗꯕ ꯌꯥꯝꯅ ꯂꯩꯌꯦ ꯑꯩꯈꯣꯏꯅ ꯃꯐꯝ ꯑꯃꯗ ꯄꯨꯟꯅ ꯆꯠꯂꯕꯁꯨ ꯁꯤꯅꯦꯃꯥ ꯍꯣꯜꯗꯔꯥ ꯏꯁꯩ ꯌꯦꯟꯐꯝꯗꯔꯥ ꯐꯝꯃꯕꯁꯨ ꯃꯤꯅ ꯂꯥꯡꯕ ꯃꯇꯝꯗ ꯑꯩꯈꯣꯏꯅ ꯂꯥꯡꯒꯅꯨ ꯂꯥꯡꯒꯅꯨ ꯍꯥꯏꯌꯦ ꯑꯩꯈꯣꯏꯅ ꯑꯗꯨ ꯃꯈꯣꯏꯅꯗꯤ ꯌꯥ ꯌꯥ ꯅꯣꯛꯄ ꯀꯔꯤꯒꯤꯔꯥ ꯍꯥꯏꯔꯒ ꯂꯥꯡꯒꯅꯨ ꯍꯥꯏꯔꯣꯏꯗꯧꯕꯅꯦ ꯂꯥꯡꯒꯅꯨ ꯍꯥꯏꯒꯗꯕꯅꯦ ꯍꯥꯏꯕꯒꯨꯝꯕ ꯑꯩꯈꯣꯏꯗ ꯈꯨꯗꯣꯡ ꯆꯥꯗꯕ ꯑꯗꯨꯒꯨꯝꯕ ꯌꯥꯝꯅ ꯂꯩꯌꯦ ꯍꯥꯏꯕꯗꯤ ꯃꯈꯣꯟꯗꯨ ꯋꯥꯡꯕ ꯅꯦꯝꯕ ꯑꯗꯨꯅ ꯑꯥꯔꯊꯗꯨꯁꯨ ꯇꯣꯉꯥꯟꯅ ꯑꯗꯨꯝ ꯆꯠꯈꯤꯕ ꯑꯣꯏꯕꯅꯤꯅ ꯑꯩꯈꯣꯏꯅꯗꯤ ꯄꯣꯠ ꯂꯩꯔꯕꯁꯨ

ꯑꯩꯈꯣꯏꯅꯗꯤ ꯆꯨꯝꯅ ꯑꯩꯈꯣꯏꯒꯤ ꯋꯥꯈꯜꯗ ꯆꯨꯝꯃꯦ ꯍꯥꯏꯅ ꯍꯥꯏꯔꯒ ꯃꯈꯣꯏꯅꯗꯤ ꯑꯥꯔꯊꯥꯗꯨ ꯂꯥꯟꯅ ꯑꯗꯨꯝ ꯆꯠꯈꯤꯕ ꯑꯗꯨꯅ ꯃꯈꯣꯏꯅ ꯅꯣꯛꯄ ꯑꯩꯈꯣꯏꯅꯗꯤ ꯒ꯭ꯌꯥꯟ ꯇꯥꯗꯕ ꯁꯤꯒꯨꯝꯕ ꯈꯨꯗꯣꯡ ꯆꯥꯗꯕꯗꯤ ꯌꯥꯝꯅ ꯂꯩꯌꯦ ꯍꯥꯏꯅ ꯍꯥꯏꯅ ꯑꯩꯈꯣꯏꯅ ꯑꯩꯅ ꯍꯥꯏꯕꯒꯨꯝꯅ ꯅꯣꯡꯃ ꯍꯋꯥꯏ ꯂꯩꯕ ꯍꯋꯥꯏ ꯂꯩꯕ ꯃꯇꯝꯗ ꯍꯥꯋꯥꯏ ꯃꯨꯕꯤ ꯍꯥꯏꯕꯁꯨ ꯍꯥꯏꯕ ꯍꯩꯇꯕ ꯑꯩꯈꯣꯏꯗꯨ ꯍꯥꯋꯥꯏ ꯇꯣꯝꯕꯤ ꯍꯥꯏꯅ ꯃꯩꯇꯩꯅ ꯍꯋꯥꯏ ꯇꯣꯝꯕꯤ ꯀꯧꯋꯦ ꯍꯥꯏ ꯍꯥꯏꯅ ꯍꯋꯥꯏ ꯇꯣꯝꯕꯤꯗꯨ ꯄꯤꯌꯣꯅ ꯍꯥꯏꯕ ꯃꯤꯅ ꯅꯣꯛꯅꯕ ꯀꯔꯤꯔꯥ ꯅꯪ ꯍꯋꯥꯏ ꯇꯣꯝꯕꯤ ꯍꯥꯏꯕꯗꯤ ꯍꯥꯏꯕ ꯑꯗꯨꯗ ꯑꯁꯤꯗ ꯌꯥꯎꯕꯁꯤꯅꯦꯅ ꯍꯥꯏꯕꯗ ꯍꯋꯥꯏ ꯑꯃꯨꯕꯤ ꯍꯥꯏꯕꯅꯦ ꯍꯥꯏꯅ ꯍꯥꯏꯔꯛꯄ ꯑꯗꯨꯒꯨꯝꯕ ꯌꯥꯝꯅ ꯅꯣꯛꯅꯤꯡ ꯅꯣꯛꯅꯤꯡꯕ ꯌꯥꯝꯅ ꯈꯨꯗꯣꯡ ꯆꯥꯗꯕ ꯌꯥꯝꯅ ꯂꯩꯌꯦꯗ ꯑꯗꯨꯕꯨꯗꯤꯀꯣ ꯑꯗꯨ ꯑꯩꯈꯣꯏꯅ ꯍꯥꯏꯕꯗ ꯈꯣꯟꯊꯣꯛ ꯋꯥꯡꯕ ꯅꯦꯝꯕꯁꯤꯗ ꯑꯩꯈꯣꯏꯅ ꯑꯥꯔꯊꯗꯨ ꯇꯣꯉꯥꯟꯅ ꯑꯗꯨꯝ ꯆꯠꯈꯤꯕ ꯑꯗꯨꯒꯨꯝꯕ ꯈꯨꯗꯣꯡ ꯆꯥꯗꯕ ꯌꯥꯝꯅ ꯂꯩꯌꯦ ꯑꯩꯈꯣꯏꯗ